ꯑꯩꯒꯤ ꯈꯨꯟꯅꯥꯏꯗ ꯈꯨꯡꯒꯪꯒꯤ ꯃꯤꯑꯣꯏꯁꯤꯡꯅ ꯍꯣꯡꯗꯣꯛ ꯍꯣꯡꯖꯤꯟ ꯑꯃꯁꯨꯡ ꯆꯠꯊꯣꯛ ꯆꯠꯁꯤꯟ ꯇꯧꯕꯒꯤ ꯄꯥꯝꯕꯩꯁꯤꯡ ꯐꯒꯠꯅꯕ ꯈꯣꯡꯊꯥꯡ ꯍꯥꯏꯔꯒꯗꯤ ꯒꯣꯕꯔꯃꯦꯟꯅ ꯈꯨꯗꯤꯡꯃꯛꯇ ꯃꯤꯠꯌꯦꯡ ꯆꯪꯕꯤꯕ ꯍꯥꯏꯕꯗꯤ ꯂꯝꯕꯤꯁꯦ ꯈꯨꯡꯒꯪꯒꯤ ꯂꯝꯕꯤꯁꯦ ꯑꯗꯨꯛꯀꯤ ꯃꯇꯤꯛ ꯐꯠꯇꯦ ꯐꯠꯇꯕ ꯂꯝꯕꯤꯁꯦ ꯐꯖꯅ ꯁꯦꯝꯖꯤꯟꯕꯤꯕ ꯆꯠꯊꯣꯛ ꯆꯠꯁꯤꯟ ꯅꯨꯡꯉꯥꯏꯅꯕ ꯃꯑꯣꯡꯗ ꯁꯦꯝꯒꯠꯄꯤꯕ ꯑꯗꯨꯒ ꯈꯨꯡꯒꯪꯗ ꯂꯩꯕꯁꯤꯡꯁꯤꯗꯤ ꯁꯨꯔ ꯅꯣꯝꯃꯒ ꯆꯥꯕꯅꯤ ꯄꯩꯁꯥ ꯌꯥꯝꯅ ꯄꯥꯏꯖꯗꯦ ꯑꯗꯨꯅ ꯒꯕꯔꯃꯦꯟꯒꯤ ꯁꯥꯏꯠꯇꯒꯤ ꯑꯍꯣꯡꯕ ꯃꯃꯜꯗ ꯒꯥꯔꯤ ꯃꯁꯤꯡ ꯌꯥꯝꯅ ꯆꯦꯜꯍꯟꯕꯤꯕ ꯑꯗꯨ ꯑꯣꯏꯔꯒꯗꯤ ꯑꯍꯣꯡꯕ ꯃꯃꯜꯗ ꯆꯦꯜꯂꯒꯗꯤ ꯆꯠꯊꯣꯛ ꯆꯠꯁꯤꯟꯗꯁꯨ ꯈꯨꯗꯣꯡ ꯍꯦꯟꯅ ꯆꯥꯔꯒꯅꯤ ꯃꯈꯣꯏꯅ ꯆꯠꯊꯣꯛ ꯆꯠꯁꯤꯟꯗꯁꯨ ꯒꯥꯔꯤ ꯃꯁꯤꯡ ꯌꯥꯝꯃꯒꯗꯤ ꯃꯇꯝ ꯃꯥꯡꯉꯔꯣꯏ ꯑꯗꯨꯅ ꯒꯕꯔꯃꯦꯟꯅ ꯂꯝꯕꯤ ꯁꯦꯝꯕꯤꯕꯒ ꯑꯗꯒꯤ ꯒꯕꯔꯃꯦꯟꯒꯤ ꯁꯥꯏꯠꯇꯗꯤ ꯒꯥꯔꯤ ꯆꯦꯜꯍꯟꯕꯤꯕ ꯑꯍꯣꯡꯕ ꯃꯃꯟꯗ ꯑꯗꯨ ꯑꯣꯏꯔꯒꯗꯤ ꯑꯩꯈꯣꯏ ꯈꯨꯡꯒꯪꯗ ꯂꯩꯕ ꯃꯤꯑꯣꯏꯁꯤꯡꯁꯤ ꯌꯥꯝꯅ ꯅꯨꯡꯉꯥꯏꯅꯤ ꯑꯗꯨꯒ ꯂꯝꯕꯤ ꯐꯠꯇꯕꯁꯦ ꯐꯠꯇꯕꯁꯤꯒꯤ ꯃꯊꯛꯇ ꯅꯨꯃꯤꯗꯥꯡꯒꯤ ꯃꯇꯝ ꯑꯣꯏꯕ ꯃꯇꯝꯗ ꯃꯝꯕꯅ ꯃꯔꯝ ꯑꯣꯏꯔꯒ ꯆꯠꯊꯣꯛ ꯆꯠꯁꯤꯟꯗꯁꯨ ꯌꯥꯝꯅ ꯈꯨꯗꯣꯡ ꯆꯥꯗꯕ ꯊꯣꯛꯑꯦ ꯑꯗꯨꯅ ꯏꯁꯇ꯭ꯔꯤꯠ ꯂꯦꯝꯁꯤꯁꯨ ꯃꯔꯝ ꯆꯥꯅ ꯊꯥꯟꯕꯤꯕ ꯑꯗꯨꯅ ꯏꯁꯇ꯭ꯔꯤꯠ ꯂꯦꯝꯁꯦ ꯐꯖꯅ ꯊꯥꯟꯕꯤꯕ ꯂꯝꯕꯤ ꯁꯦꯝꯕꯤꯕ ꯒꯥꯔꯤ ꯃꯁꯤꯡ ꯌꯥꯝꯅ ꯆꯦꯜꯍꯟꯕꯤꯕ ꯑꯗꯨ ꯑꯣꯏꯔꯒꯗꯤ ꯈꯨꯡꯒꯪꯗ ꯂꯩꯕ ꯑꯩꯈꯣꯏꯁꯦ ꯌꯥꯝꯅ ꯅꯨꯡꯉꯥꯏꯅꯤ ꯑꯗꯨꯅ ꯒꯕꯔꯃꯦꯟꯅ ꯃꯁꯤꯒꯤ ꯃꯇꯥꯡꯗ ꯑꯍꯛꯄ ꯃꯤꯠꯌꯦꯡ ꯆꯪꯍꯟꯅꯤꯡꯉꯤ ꯃꯇꯦꯡ ꯐꯖꯅ ꯇꯧꯍꯟꯅꯤꯡꯉꯤ ꯑꯗꯨꯅ ꯑꯩꯈꯣꯏꯁꯦ ꯆꯥꯎꯈꯠꯃꯤꯟꯅꯁꯦ ꯍꯥꯏꯔꯒꯗꯤ ꯈꯨꯡꯒꯪꯁꯤꯡꯁꯤꯁꯨ ꯆꯥꯎꯈꯠꯍꯟꯕ ꯌꯥꯝꯅ ꯗꯔꯀꯥꯔ ꯑꯣꯏ ꯑꯗꯨꯅ ꯆꯥꯎꯈꯠꯅꯕꯒꯤꯗꯃꯛꯇ ꯒꯕꯔꯃꯦꯟꯅ ꯈꯨꯗꯤꯡꯃꯛꯁꯦ ꯁꯦꯝꯒꯠꯄꯤꯕ ꯁꯥꯒꯠꯄꯤꯕ ꯑꯗꯨ ꯄꯥꯝꯖꯩ